ꯍꯜꯂꯣ ꯑꯣ ꯕꯤꯀꯥꯁ ꯅꯠꯇ꯭ꯔꯣ ꯑꯣ ꯑꯩꯕꯨ ꯈꯪꯉꯤꯕ꯭ꯔꯣ ꯎꯝ ꯎꯝ ꯑꯁ ꯕꯥꯏ ꯑꯩ ꯑꯩ ꯑꯩ ꯑꯩ ꯍꯟꯗꯛꯀꯤ ꯀꯩꯅꯣꯗꯤ ꯌꯥꯗ꯭ꯔꯦꯅꯦ ꯂꯧ ꯑꯁ ꯂꯧꯁꯤꯔꯣꯝꯗ ꯑꯩꯒꯤ ꯂꯧꯗꯨ ꯎꯔꯨꯕꯗꯨ ꯏꯁꯤꯡꯅ ꯂꯣꯏ ꯂꯥꯛꯁꯤꯟꯗꯅ ꯌꯥꯗ꯭ꯔꯦꯅꯦ ꯃꯥꯅꯦ ꯑꯩꯈꯣꯏꯒꯤ ꯑꯗꯨꯋꯥꯏꯒꯤ ꯑꯩꯈꯣꯏ ꯊꯥꯔꯤꯕ ꯑꯩꯈꯣꯏꯒꯤ ꯀꯩꯅꯣ ꯂꯧꯁꯤꯔꯣꯝꯗꯣ ꯑꯗꯨ ꯑꯗꯣꯝꯗꯗꯤ ꯀꯗꯥꯏꯗ ꯏꯁꯤꯡ ꯏꯁꯤꯡꯁꯤ ꯃꯔꯥꯡ ꯀꯥꯏꯅ ꯀꯩꯅꯣ ꯇꯧꯗꯅ ꯅꯣꯡ ꯇꯥ ꯆꯨꯗꯅ ꯑꯩꯈꯣꯏꯒꯤ ꯂꯧ ꯂꯣꯛꯄ ꯌꯥꯗꯗꯅ ꯈꯣꯠꯇꯅ ꯇꯧꯋꯦ ꯑꯗꯨ ꯑꯗꯣꯝꯗꯗꯤ ꯀꯃꯥꯏꯅ ꯇꯧꯒꯦ ꯅꯣꯏ ꯈꯨꯃꯟ ꯑꯁꯣꯝꯗꯤ ꯀꯃꯥꯏꯅ ꯇꯧꯒꯦ

ꯑꯥ ꯎꯝ ꯑꯥ ꯎꯝ ꯎꯝ ꯑꯣꯏꯔꯦꯅꯦ ꯈꯨꯗꯣꯡ ꯊꯤꯗꯅ ꯑꯁ ꯑꯂꯨ ꯊꯥꯕꯗꯨ ꯑꯂꯨ ꯑꯂꯨꯗꯨꯁꯨ ꯏꯁꯤꯡꯅ ꯂꯣꯏꯅ ꯊꯨꯝꯃꯠꯇꯅ ꯌꯥꯗ꯭ꯔꯦ ꯑꯁ ꯇꯥꯟꯕꯗꯨ ꯌꯥꯗ꯭ꯔꯦꯗ ꯈꯔꯗꯤ ꯇꯥꯟꯅꯉꯥꯏ ꯍꯣꯠꯅꯕꯅꯦ ꯑꯗꯨ ꯄꯨꯝꯁꯜꯂꯛꯄꯅ ꯍꯦꯜꯂꯦꯕꯀꯣ ꯑꯗꯨꯝ ꯌꯥꯗ꯭ꯔꯦ ꯀꯩꯅꯣ ꯇꯧꯕꯗꯣ ꯑꯗꯨꯅ ꯑꯁ ꯃꯊꯪꯗꯗꯤ

ꯍꯣꯏꯅꯦ ꯑꯁ ꯑꯗꯨꯒꯤꯗꯨ ꯑꯩ ꯑꯗꯨꯒꯤ ꯈꯟꯗꯅ ꯑꯩ ꯇꯧꯔꯛꯏꯅꯤ ꯇꯧꯐꯝ ꯈꯪꯗꯗꯅ ꯊꯥꯈꯩ ꯊꯥꯖꯤꯜꯂ ꯄꯩꯁꯥꯁꯨ ꯇꯞ ꯇꯥꯈꯩ ꯆꯪꯉꯦ ꯆꯪꯉꯒ ꯆꯪꯉꯒ ꯂꯣꯏ ꯂꯥꯛꯁꯤꯟꯈꯤꯗꯅ ꯍꯧꯖꯤꯛ ꯌꯥꯗꯗꯅ ꯇꯧꯔꯤꯁꯦ ꯑꯗꯨꯅ ꯑꯧ ꯎꯝ

ꯎꯝ ꯑꯣ ꯍꯣꯏ ꯍꯣꯏ ꯑꯗꯣ ꯀꯩꯅꯣꯒꯤ ꯑꯩꯅꯣꯗꯤ ꯑꯩꯈꯣꯏꯒꯤ ꯁꯣꯔꯣꯛꯀ ꯃꯦꯟ ꯔꯣꯗꯀꯗꯤ ꯀꯌꯥꯝ ꯂꯥꯞꯅꯒꯦ ꯅꯣꯏꯒꯤꯗꯣ ꯕꯥꯏꯒꯤꯗꯣ ꯎꯝ ꯑꯣ ꯑꯣ

ꯑꯣ ꯑꯣ ꯌꯥꯝꯅ ꯑꯁ ꯑꯗꯨꯅꯦ ꯑꯩꯁꯦ ꯇꯧꯐꯝ ꯈꯪꯗꯗꯅ ꯑꯁ ꯅꯉꯣꯟꯗ ꯇꯧꯔ ꯍꯪꯁꯦ ꯍꯪꯁꯤꯔꯅ ꯈꯜꯂꯒ ꯑꯗꯒꯤ ꯁꯣꯝꯒꯤꯁꯨ ꯃꯊꯥ ꯁꯥꯗꯅ ꯍꯣꯏ ꯍꯣꯏ ꯍꯣꯏ ꯍꯣꯏ ꯄꯨꯂꯄ ꯍꯥꯠꯇꯣꯛꯈꯤꯗꯅ ꯑꯁ ꯇꯧꯗꯅ ꯑꯣ ꯎꯝ ꯑꯗꯨ ꯀꯃꯥꯏꯅ ꯇ꯭ꯔꯦꯛꯇꯔꯒꯤ ꯇ꯭ꯔꯦꯛꯇꯔꯒꯤ ꯀꯔꯤ ꯀꯔꯤ ꯃꯥꯏ ꯆꯥꯔꯖꯅ ꯑꯗꯨꯋꯥꯏꯗꯩ ꯑꯗꯨꯝ ꯅꯦꯛꯄ ꯌꯥꯒꯗ꯭ꯔꯣ ꯈꯣꯏꯕꯒꯤ ꯑꯣ ꯑꯣ ꯍꯣꯏ ꯐꯔꯦ ꯐꯔꯦ ꯑꯗꯨꯗꯤ ꯑꯗꯨ ꯍꯌꯦꯡꯗꯨ ꯑꯩ ꯀꯨꯏꯗꯔꯔꯣꯏ ꯍꯌꯦꯡꯗꯨ ꯑꯩ ꯉꯟꯇꯥ ꯂꯥꯛꯑꯒꯦ ꯑꯣ ꯑꯣ

ꯑꯣ ꯐꯔꯦ ꯐꯔꯦ ꯌꯥꯝ ꯅꯨꯡꯉꯥꯏꯔꯦ ꯎꯝ ꯑꯣ ꯐꯔꯦ ꯐꯔꯦ ꯊꯝꯃꯒꯦ ꯊꯝꯃꯒꯦ ꯎꯝ